ꯊꯥ ꯇꯔꯨꯛꯀꯤ ꯃꯇꯨꯡ ꯄꯣꯛꯑꯝꯗꯥꯏ ꯃꯇꯝꯗ ꯂꯨꯄꯥ ꯂꯤꯁꯤꯡ ꯑꯅꯤ ꯐꯪꯉꯤ ꯑꯗꯨꯒ ꯄꯣꯛꯑꯕ ꯃꯇꯨꯡ ꯃꯍꯥꯛꯅ ꯑꯍꯥꯟꯕ ꯏꯃ꯭ꯌꯨꯅꯥꯏꯖꯦꯁꯟ ꯆꯠꯄ ꯃꯇꯝꯗꯁꯨ ꯂꯨꯄꯥ ꯂꯤꯁꯤꯡ ꯑꯅꯤ ꯐꯪꯉꯤ ꯑꯍꯥꯟꯕ ꯏꯃ꯭ꯌꯨꯅꯥꯏꯖꯦꯁꯟ ꯇꯧꯕ ꯃꯇꯝꯗ ꯕꯤ ꯁꯤ ꯖꯤ ꯀꯥꯞꯄꯤ ꯕꯤ ꯁꯤ ꯖꯤ ꯀꯥꯞꯄ ꯃꯇꯨꯡꯗ ꯄꯦꯟꯇꯥ ꯋꯥꯟ ꯇꯨ ꯊ꯭ꯔꯤ ꯀꯥꯞꯄꯤ